ꯍꯂꯣ

ꯀꯩ ꯇꯥꯛꯄꯤꯒꯗꯕ ꯑꯋꯥꯡꯕꯗꯒꯤ ꯂꯥꯛꯄ꯭ꯔꯣ ꯑꯪ ꯀꯔꯝꯕ ꯖꯒꯣꯏ ꯏꯁꯩ ꯌꯦꯡꯅꯤꯡꯕꯅꯣ ꯑꯣ ꯀ꯭ꯔꯤꯁꯅ ꯔꯙꯥ ꯁꯥꯅꯔꯒ ꯁ꯭ꯔꯤ ꯒꯣꯕꯤꯟꯗꯖꯤ ꯃꯥꯝꯗꯣꯞꯇ ꯑꯗꯨꯝ ꯊꯧ ꯇꯧꯏ ꯑꯗꯨꯒ ꯑꯗꯨꯝ ꯔꯨꯞꯃꯍꯜ ꯏꯝꯐꯥꯜꯒꯤ ꯔꯨꯞꯃꯍꯜ ꯊꯦꯇꯔꯗ ꯑꯗꯨꯁꯨ ꯑꯗꯨ ꯇꯧꯕꯅꯤ ꯑꯁ ꯀꯩꯅꯣꯒꯤ ꯆꯤꯡꯒꯗꯤ ꯑꯁꯤꯒꯗꯤ ꯄꯨꯔꯥꯛ ꯈꯦꯅꯔꯦꯍꯦ ꯆꯤꯡꯒꯤꯗꯤ ꯐꯤ ꯂꯧꯊꯣꯛꯑꯒ ꯐꯤꯡ ꯐꯤꯡ ꯆꯣꯡꯕꯅꯤ ꯑꯁꯤꯅ ꯑꯃꯨꯛꯀ ꯑꯩꯈꯣꯏꯒꯤ ꯀꯩꯅꯥꯒꯤ ꯗ꯭ꯔꯦꯁꯀ ꯁꯦꯠꯂꯒ ꯀꯖꯦꯡꯂꯩ ꯄꯣꯠꯂꯣꯏ ꯀꯩꯀꯩ ꯍꯥꯞꯞꯒ ꯁꯥꯕꯅꯤ ꯅꯪ ꯑꯃꯨꯛꯐꯥꯎ ꯌꯦꯡꯕꯣ ꯌꯦꯡꯗ꯭ꯔꯤꯕꯣ ꯑꯥꯎ ꯒꯣꯕꯤꯅꯗꯖꯤ ꯇꯦꯝꯄꯜꯗ ꯑꯗꯨꯝ ꯇꯧꯏ ꯅꯪ ꯌꯦꯡꯅꯤꯡꯉꯒꯗꯤ ꯂꯥꯛꯑꯣ ꯑꯩ ꯇꯤꯛꯀꯦꯠ ꯅꯨꯡꯀꯦꯠ ꯑꯗꯨꯝ ꯐ꯭ꯔꯤꯅꯤ ꯇꯤꯛꯀꯦꯠ ꯀꯛꯇ꯭ꯔꯁꯨ ꯑꯗꯨꯝ ꯌꯦꯡꯕ ꯌꯥꯏ ꯏꯝꯐꯥꯜ ꯒꯣꯕꯤꯟꯗꯖꯤ ꯇꯦꯝꯄꯜ ꯍꯥꯏꯕꯗꯣ ꯑꯗꯨꯗ ꯂꯥꯛꯄꯤꯌꯨ ꯑꯌꯥꯝꯕꯅ ꯍꯥꯟꯅꯗꯤ ꯀꯩꯔꯣꯏ ꯂꯩꯀꯥꯏꯗ ꯑꯗꯨꯝ ꯇꯧꯅꯔꯝꯕꯅꯦ ꯍꯧꯖꯤꯛꯇꯤ ꯑꯌꯥꯝꯕꯅ ꯑꯩꯈꯣꯏꯒꯤ ꯔꯨꯞꯃꯍꯜ ꯑꯗꯒꯤ ꯑꯁꯨꯝ ꯃꯌꯥꯝ ꯇꯤꯟꯕ ꯃꯐꯝ ꯀꯨꯝꯍꯩꯒꯤ ꯃꯇꯝꯗ ꯅꯠꯇꯅ ꯊꯣꯏꯅ ꯇꯧꯗ꯭ꯔꯦꯗ ꯍꯥꯟꯅꯗꯤ ꯂꯩꯀꯥꯏ ꯂꯩꯀꯥꯏ ꯇꯧꯔꯝꯕꯅꯤ ꯍꯟꯗꯛ ꯔꯤꯄꯥꯕ꯭ꯂꯤꯛ ꯗꯦꯗꯁꯨ ꯑꯗꯨꯒꯤ ꯔꯥꯁ ꯂꯤꯂꯥꯗꯨ ꯖꯒꯣꯏ ꯁꯥꯔ ꯆꯠꯂꯤꯗꯨ ꯇꯤꯚꯤꯗ ꯌꯦꯡꯍꯧꯗ꯭ꯔꯣ ꯀꯣꯅꯨꯡ ꯃꯃꯥꯡꯗꯁꯨ ꯂꯩ ꯑꯗꯒꯤ ꯀꯩꯅꯣꯒꯤ ꯐꯥꯁ ꯑꯦꯝ ꯃꯥꯔ ꯃꯌꯥꯒꯤꯗ ꯑꯃ ꯂꯩꯕꯗꯣ ꯒꯣꯕꯤꯟꯗꯖꯤ ꯇꯦꯝꯄꯜꯗꯣ ꯑꯗꯁꯨ ꯇꯣꯏꯅ ꯇꯣꯏꯅ ꯇꯧꯏ ꯎꯝ ꯑꯗꯨꯗ ꯑꯣꯏ ꯍꯣꯏ ꯑꯋꯥꯡꯕꯒꯤ ꯁꯥꯕꯒ ꯑꯁꯤꯒꯗꯤ ꯌꯥꯝ ꯈꯦꯅꯅꯤ ꯑꯋꯥꯡꯒꯤꯗꯤ ꯅꯪꯁꯨ ꯐꯖꯅ ꯈꯪꯉꯝꯒꯅꯤꯅꯦ ꯑꯍꯟ ꯑꯃ ꯑꯩꯈꯣꯏꯔꯣꯝꯗ ꯂꯥꯛꯂꯝꯕ ꯑꯗꯨꯁꯨ ꯑꯋꯥꯡꯕꯅꯗꯤ ꯍꯧꯖꯤꯛ ꯔꯥꯁꯂꯤꯂꯥꯁꯦ ꯁꯥꯅꯕ ꯍꯩꯔꯣꯏꯅꯦ ꯃꯈꯨꯠ ꯃꯁꯥꯗꯣ ꯃꯣꯍꯣꯏꯗꯤ ꯁꯤꯡ ꯂꯥꯡꯗꯤ ꯌꯥꯝꯅ ꯀꯟꯈꯠꯄꯅꯤꯅ ꯌꯥꯔꯣꯏꯅꯦ ꯃꯈꯨꯠꯃꯗꯣ ꯊꯦꯛꯄ ꯈꯣꯠꯄꯗꯣ ꯔꯥꯁ ꯂꯤꯂꯥꯗꯣ ꯁꯥꯅꯕ ꯍꯩꯔꯣꯏ ꯍꯥꯏꯕ ꯎꯝ ꯑꯋꯥꯡꯕ ꯆꯤꯡꯗꯩ ꯂꯥꯛꯄ ꯃꯤꯗꯤ ꯑꯪ ꯂꯥꯛꯂꯝꯗꯥꯏꯗ ꯑꯝꯇꯪ ꯂꯥꯛꯑꯣ ꯑꯩꯉꯣꯟꯗ ꯐꯣꯟ ꯇꯧꯔꯛꯑꯣ ꯑꯗꯨꯒ ꯑꯝꯇꯪ ꯌꯦꯡꯊꯣꯛꯑꯣꯅꯦ ꯌꯦꯡꯕ ꯌꯥꯝ ꯅꯨꯡꯉꯥꯏꯕꯅꯤ ꯁꯤꯁꯨ ꯅꯍꯥꯟ ꯀꯩꯅꯣꯗꯁꯨ ꯇꯧꯋꯦ ꯔꯤꯄꯥꯕ꯭ꯂꯤꯛ ꯗꯦꯗꯁꯨ ꯑꯗꯨꯏ ꯔꯥꯁ ꯂꯤꯂꯥꯒꯤ ꯃꯇꯦꯛ ꯑꯃ ꯎꯠꯂꯦ ꯔꯤꯄꯕ꯭ꯂꯤꯛ ꯗꯦ ꯌꯦꯡꯕ ꯂꯥꯛꯑꯝꯃꯗꯤ ꯈꯪꯒꯗꯃꯤ ꯑꯣ ꯑꯗꯣ ꯅꯪꯅ ꯏꯄꯥꯅ ꯂꯥꯛꯑꯝꯗꯥꯏꯗ ꯍꯥꯏꯔꯛꯑꯣ ꯑꯩ ꯇꯤꯛꯀꯦꯠꯇꯣ ꯀꯛꯄꯤꯔꯝꯒꯦ ꯐꯨꯔꯤꯠ ꯑꯉꯧꯕ ꯄꯨꯝꯌꯥꯠ ꯁꯦꯠꯂꯛꯑꯣ ꯑꯗꯨꯒ ꯑꯗꯨꯝ ꯌꯥꯔꯦ ꯑꯋꯥꯡꯕꯒꯤ ꯇꯥꯏꯗꯨꯝ ꯌꯥꯟꯁꯜꯂꯛꯑꯒ ꯍꯥ ꯄꯣꯠꯂꯣꯏ ꯁꯦꯠꯂꯒ ꯃꯥꯏꯕꯤꯒꯤ ꯗ꯭ꯔꯦꯁꯇꯣ ꯎꯝ ꯑꯣ ꯅꯪ ꯌꯦꯡꯅꯤꯡꯉꯗꯤ ꯂꯥꯛꯑꯝꯗꯥꯏꯗ ꯐꯣꯟ ꯇꯧꯔꯛꯑꯣ

ꯍꯣꯏ ꯍꯣꯏ ꯂꯥꯛꯑꯣ ꯂꯥꯛꯑꯣ